ꯏꯃꯣꯁꯅꯦꯜ ꯏꯟꯇꯤꯂꯤꯖꯦꯟꯁ ꯍꯥꯏꯕ ꯑꯁꯤꯅ ꯑꯩꯈꯣꯏꯒꯤ ꯃꯁꯥꯟꯅ ꯑꯁꯤ ꯁꯥꯟꯅꯕ ꯃꯇꯝꯗ ꯀꯥꯅꯕ ꯀꯌꯥ ꯄꯤ ꯑꯩꯈꯣꯏꯅ ꯄ꯭ꯔꯦꯁꯔꯒꯤ ꯃꯅꯨꯡꯗ ꯀꯔꯝꯅ ꯗꯤꯁꯤꯁꯟ ꯂꯧꯒꯅꯤ ꯍꯥꯏꯕꯅꯆꯤꯡꯕ ꯑꯁꯤ ꯀꯥꯟꯅꯕ ꯀꯌꯥ ꯄꯤꯔꯤ ꯑꯍꯨꯝꯁꯨꯕꯗ ꯇꯥꯏꯝ ꯃꯦꯅꯦꯁꯃꯦꯟ ꯇꯥꯏꯝ ꯃꯦꯅꯦꯁꯃꯦꯟ ꯍꯥꯏꯕ ꯑꯁꯤꯅ ꯑꯩꯈꯣꯏꯗ ꯂꯝꯆꯠ ꯁꯥꯖꯠ ꯅꯤꯇꯤ ꯅꯤꯌꯝ ꯊꯛ ꯈꯥ ꯈꯪꯅ ꯆꯠꯄ ꯉꯝꯅꯕ ꯁꯛꯇꯤ ꯄꯤ ꯃꯔꯝꯗꯤ ꯑꯩꯈꯣꯏꯅ ꯃꯇꯝ ꯑꯁꯤꯕꯨ ꯆꯦꯛꯁꯤꯟꯅ ꯂꯤꯛꯅ ꯁꯤꯖꯤꯟꯅꯕ ꯇꯥꯔꯕ ꯑꯩꯈꯣꯏ ꯅꯣꯡꯃ ꯅꯠꯇ꯭ꯔꯒ ꯅꯣꯡꯃꯗꯤ ꯁꯣꯏꯗꯅ ꯃꯥꯏ ꯄꯥꯛꯀꯅꯤ ꯍꯥꯏꯗꯅ ꯑꯍꯜ ꯂꯃꯟꯁꯤꯡꯅꯁꯨ ꯍꯥꯏꯅꯔꯝꯃꯤ